ꯑꯩꯒꯤ ꯑꯩꯅ ꯑꯩꯅ ꯌꯦꯛꯄ ꯄꯦꯟꯇꯤꯡ ꯑꯁꯤ ꯑꯦꯛꯖꯤꯕꯤꯁꯟ ꯑꯃꯗ ꯊꯦꯠꯄ ꯃꯇꯝꯗ ꯑꯩ ꯍꯔꯥꯎꯕ ꯐꯥꯎꯋꯤ ꯑꯃꯁꯨꯡ ꯃꯤꯌꯥꯝꯅ ꯊꯦꯠꯂꯛꯄ ꯐꯖꯩ ꯍꯥꯏꯕ ꯃꯇꯝꯗꯁꯨ ꯑꯩꯒꯤ ꯍꯔꯥꯎꯕ ꯐꯣꯡꯗꯣꯛꯆꯩ